ꯃꯅꯤꯞ ꯏꯟꯗꯤꯌꯥꯟꯁ ꯃꯅꯤꯞ ꯏꯟꯗꯤꯌꯥꯒꯤ ꯃꯃꯤꯡ ꯆꯠꯂꯕ ꯏꯟꯗꯤꯌꯟ ꯏꯁꯄꯣꯔꯠꯁ ꯐꯨꯠꯕꯣꯜꯒꯤ ꯆꯦꯟꯅꯥꯏ ꯑꯦꯐ ꯁꯤꯗ ꯌꯥꯎꯔꯤꯕ ꯊꯣꯏ ꯇꯦꯛꯆꯝꯗꯒꯤ ꯃꯍꯥꯛꯅ ꯌꯥꯎꯔꯤꯉꯩ ꯃꯇꯝꯗ ꯑꯥꯏ ꯑꯦꯁ ꯑꯦꯜ ꯑꯅꯤꯔꯛ ꯂꯧꯋꯤ ꯑꯗꯨꯒ ꯙꯤꯔꯥꯖ ꯁꯤꯡ ꯃꯣꯏꯔꯥꯡꯊꯦꯝꯅ ꯏꯟꯗꯤꯌꯥ ꯏꯁꯀ꯭ꯋꯥꯠꯇ ꯐꯨꯠꯕꯣꯜ ꯏꯟ ꯑꯣꯜ ꯏꯟꯗꯤꯌꯥꯒꯤ ꯌꯥꯎꯕ ꯉꯝꯃꯤ ꯑꯗꯨꯒ ꯁꯨꯔꯦꯁ ꯁꯤꯡ ꯋꯥꯡꯖꯝ ꯏꯟꯗꯤꯌꯥ ꯏꯁꯀ꯭ꯋꯥꯠꯇ ꯃꯅꯤꯄꯨꯔꯒꯤ ꯑꯣꯏꯅ ꯁꯔꯨꯛ ꯌꯥꯏ ꯎꯗꯥꯅꯟꯗ ꯁꯤꯡ ꯐꯨꯠꯕꯣꯜ ꯃꯍꯥꯛꯁꯨ ꯏꯟꯗꯤꯌꯥ ꯏꯁꯀ꯭ꯋꯥꯠꯇ ꯌꯥꯎꯕ ꯉꯝꯃꯤ